ꯍꯂꯣ ꯏꯇꯥꯎ ꯅꯪꯅ ꯈꯜꯂꯤꯕꯗꯣ ꯌꯥꯝꯅ ꯂꯥꯜꯂꯦ ꯀꯣꯚꯤꯗ ꯚꯦꯛꯁꯤꯟ ꯑꯁꯤ ꯌꯥꯝꯅ ꯐꯕꯅꯤ ꯑꯁꯤ ꯀꯥꯞꯂꯒꯗꯤ ꯅꯉꯣꯟꯗ ꯀꯣꯚꯤꯗ ꯅꯥꯏꯟꯇꯤꯟꯗꯒꯤ ꯉꯥꯛꯊꯣꯛꯀꯅꯤ ꯚꯥꯏꯔꯁ ꯃꯌꯥꯝꯗꯒꯤ ꯅꯪ ꯉꯥꯛꯊꯣꯛꯄ ꯐꯪꯒꯅꯤ ꯀꯔꯤꯒꯨꯝꯕ ꯁꯤꯒꯤ ꯍꯤꯗꯥꯛ ꯑꯁꯤ ꯀꯥꯞꯊꯣꯛꯇꯕ ꯇꯥꯔꯒꯗꯤ ꯅꯉꯣꯟꯗ ꯍꯦꯟꯅ ꯅꯁꯥꯗ ꯁꯣꯛꯂꯛꯄ ꯑꯃꯁꯨꯡ ꯑꯁꯤꯒꯤ ꯂꯥꯏꯅꯥ ꯑꯁꯤꯅ ꯅꯥꯔꯛꯄ ꯌꯥꯏ ꯑꯗꯨꯅ ꯁꯤꯒꯤ ꯀꯣꯚꯤꯗ ꯚꯦꯛꯁꯤꯟ ꯑꯁꯤ ꯑꯩꯈꯣꯏꯅ ꯐꯔꯒꯗꯤ ꯌꯥꯔꯒꯗꯤ ꯌꯥꯝ ꯊꯨꯅ ꯀꯥꯞꯍꯧꯁꯤ ꯑꯁꯤ ꯀꯥꯞꯂꯛꯄ ꯃꯇꯝꯗ ꯅꯪꯒꯤ ꯏꯃ꯭ꯌꯨꯏꯟ ꯁꯤꯁꯇꯦꯝꯁꯤ ꯌꯥꯝꯅ ꯀꯟꯍꯟꯒꯅꯤ ꯑꯃꯁꯨꯡ ꯅꯪꯒꯤ ꯂꯥꯏꯅꯥ ꯑꯇꯣꯞꯄ ꯂꯥꯏꯅꯥ ꯀꯌꯥꯃꯔꯨꯝ ꯂꯥꯛꯑꯕꯁꯨ ꯑꯁꯤꯅ ꯉꯥꯛꯊꯣꯛꯄ ꯉꯝꯒꯅꯤ ꯑꯗꯨꯅ ꯌꯥꯔꯒꯗꯤ ꯌꯥꯝ ꯊꯨꯅ ꯀꯥꯞꯍꯧꯁꯤ